ꯍꯂꯣ ꯑꯣ ꯁꯤꯕꯨ ꯑꯩ ꯃꯅꯤꯄꯨꯔꯗ ꯂꯝ ꯀꯣꯏꯕ ꯂꯥꯛꯄꯅꯦ ꯁꯤꯕꯨ ꯕꯥꯔꯨꯅꯤ ꯆꯤꯡꯒꯣꯡ ꯑꯗꯥꯏꯕꯨꯛ ꯑꯣ ꯇꯥꯡ ꯕꯥꯔꯨꯅꯤ ꯇꯥꯡ ꯃꯉꯥꯗ ꯂꯥꯛꯑꯒꯦ ꯑꯗꯨꯒꯤ ꯆꯤꯡꯗꯣ ꯇꯤꯀꯦꯠꯀ ꯀꯛꯄ꯭ꯔꯣ ꯊꯦꯡꯅꯕꯁꯦ ꯕꯥꯔꯨꯅꯤꯒꯤ ꯀꯔꯥꯏꯋꯥꯏ ꯖꯒꯥꯗ ꯊꯦꯡꯅꯁꯤꯒꯦ ꯕꯖꯥꯔꯗ ꯊꯦꯡꯅꯔꯁꯦ ꯑꯗꯨꯒ ꯂꯩꯕꯝ ꯈꯣꯠꯐꯝꯁꯤꯗꯤ ꯅꯪꯅ ꯁꯤꯜꯂꯣ ꯂꯩꯕꯝ ꯈꯣꯠꯐꯝꯗꯨꯗꯤ ꯂꯩꯕꯝ ꯈꯣꯠꯐꯝ ꯑꯍꯤꯡ ꯀꯌꯥꯃꯨꯛꯇꯤ ꯆꯪꯒꯅꯤ ꯕꯥꯔꯨꯅꯤ ꯆꯠꯄꯗ ꯅꯨꯃꯤꯠ ꯅꯤꯅꯤꯃꯨꯛ ꯆꯪꯒꯅꯤꯌꯦ ꯑꯗꯨꯗꯤ ꯎꯝ ꯀꯤꯂꯣꯃꯤꯇꯔ ꯀꯌꯥꯃꯨꯛꯇꯤ ꯑꯣꯏꯅꯤ ꯃꯉꯥ ꯇꯔꯨꯛꯃꯨꯛ ꯃꯉꯥ ꯇꯔꯨꯛꯃꯨꯛ ꯑꯣꯏꯒꯗ꯭ꯔꯥ ꯑꯣ ꯑꯣ ꯑꯗꯨ ꯑꯣꯏꯕ ꯇꯥꯔꯒꯗꯤ ꯅꯣꯏꯒꯤꯗ ꯑꯩꯒꯤ ꯂꯦꯛꯄ ꯆꯥꯕꯒꯤ ꯀꯩꯅꯣ ꯁꯤꯜꯂꯣ ꯎꯝ ꯍꯩꯅꯕꯁꯦ ꯚꯤꯖꯤꯇꯦꯕꯜꯒꯨꯝꯕ ꯈꯔ ꯍꯩꯅꯩ ꯑꯗꯨ ꯑꯣꯏꯅ ꯇꯧꯕꯤꯔꯣ ꯑꯩ ꯏꯊꯟꯗ ꯂꯥꯛꯀꯗꯝ ꯅꯠꯇꯌꯦ ꯈꯔ ꯌꯥꯝꯃꯤ ꯑꯩꯈꯣꯏ ꯃꯤ ꯃꯔꯤ ꯃꯉꯥꯃꯨꯛ ꯂꯥꯛꯛꯦ ꯌꯥꯒꯗ꯭ꯔꯣ

ꯎꯝ ꯑꯥ ꯍꯣꯏ ꯑꯗꯨꯒ ꯕꯥꯔꯨꯅꯤ ꯕꯥꯔꯨꯅꯤꯒꯤ ꯃꯈꯣꯡꯗ ꯂꯩꯕ ꯇꯨꯔꯤꯁꯀꯁꯨ ꯈꯔ ꯀꯣꯏꯔꯨꯁꯦ ꯕꯥꯔꯨꯅꯤꯒꯤ ꯃꯈꯣꯡꯗ ꯀꯔꯤ ꯂꯥꯏꯁꯪ ꯂꯩꯒꯦ ꯀꯔꯤ ꯁꯅꯥꯃꯍꯤ ꯀ꯭ꯌꯣꯝ ꯍꯥꯏꯕ꯭ꯔꯥ ꯀꯩꯅꯣ ꯇꯥꯏꯌꯦ ꯑꯣ ꯍꯣꯏ ꯑꯗꯨꯒ ꯌꯦꯡꯕ ꯆꯠꯂꯁꯦ ꯑꯥ ꯑꯗꯥꯏꯗ ꯂꯩꯕ ꯒꯥꯔꯗꯦꯟꯒꯩ ꯂꯣꯏ ꯄꯨꯕꯤꯔꯣ ꯆꯠꯄꯗ ꯍꯣꯏ ꯎꯃꯪ ꯋꯥꯃꯪꯒꯗꯣ ꯌꯥꯝꯅ ꯍꯋꯥ ꯅꯨꯡꯁꯤꯠ ꯌꯥꯝꯅ ꯐꯔꯝꯒꯅꯤꯌꯦ ꯕꯥꯔꯨꯅꯤ ꯆꯤꯡꯒꯣꯡꯗꯣ ꯋꯥꯈꯟꯒꯁꯤ ꯌꯥꯝꯅ ꯐ꯭ꯔꯦꯁ ꯑꯣꯏꯕꯒꯤ ꯋꯥꯔꯤꯔꯥ ꯑꯧ ꯑꯗꯨ ꯑꯍꯤꯡꯗ ꯑꯍꯤꯡ ꯑꯣ ꯑꯥ ꯑꯍꯤꯡ ꯂꯦꯛꯄꯒꯤ ꯈꯟꯇꯣꯛ ꯈꯟꯖꯤꯟ ꯏꯁꯤꯡ ꯃꯥꯏꯁꯤꯡꯒꯗꯤ ꯑꯩ ꯄꯣꯔꯛꯑꯣꯔꯣ ꯑꯣ ꯑꯗꯨꯒ ꯑꯣ ꯑꯗꯨꯗꯤ ꯕꯥꯔꯨꯅꯤ ꯆꯤꯡꯈꯣꯡꯗ ꯗꯨꯀꯥꯟ ꯂꯩꯖꯥꯠꯂꯥ ꯎꯝ ꯕꯥꯔꯨꯅꯤ ꯆꯤꯡꯈꯣꯡꯗꯒꯤ ꯑꯣꯏꯅ ꯋꯥꯗꯅꯕ ꯑꯣꯏꯅ ꯑꯗꯨꯗꯒꯤ ꯑꯣꯏꯅ ꯂꯩꯔꯁꯤ ꯏꯁꯤꯡꯁꯨ ꯑꯆꯥꯄꯣꯠꯁꯨ ꯑꯗꯒꯤ ꯑꯩꯈꯣꯏꯅ ꯑꯍꯤꯡ ꯂꯦꯛꯅꯕ ꯀꯩꯅꯣ ꯈꯟꯅꯕ ꯈꯣꯠꯅꯕꯗꯨꯁꯨ ꯑꯗꯥꯏꯗꯒꯤ ꯑꯗꯨꯝ ꯂꯧꯔꯁꯤꯔꯥ ꯑꯥ

ꯆꯝꯐꯨꯠꯁꯨ ꯌꯥꯎꯁꯦ ꯆꯝꯐꯨꯠ ꯑꯃꯅꯦ ꯑꯗꯨꯒ ꯁꯂꯥꯠ ꯑꯃ ꯁꯂꯥꯠꯁꯨ ꯌꯥꯎꯁꯤꯟꯁꯤꯔꯥ ꯑꯣ ꯆꯝꯐꯨꯠꯁꯤꯒꯤ ꯃꯌꯥꯟꯁꯦ ꯒꯖꯔ ꯍꯥꯞꯄꯁꯤ ꯑꯗꯒꯤ ꯊꯕꯤꯁꯨ ꯍꯥꯞꯄꯁꯤ ꯑꯗꯨꯒ ꯀꯣꯂꯤ ꯍꯋꯥꯏꯁꯨ ꯍꯥꯞꯄꯁꯤ ꯑꯗꯨꯒ ꯄꯦꯔꯨꯛ ꯈꯔ ꯑꯃ ꯍꯥꯞꯆꯤꯜꯂꯁꯤ ꯑꯗꯨ ꯎꯝ ꯃꯤꯛꯁꯄꯣꯁꯁꯨ ꯍꯥꯞꯄꯁꯦ ꯂꯐꯨ ꯏꯔꯣꯟꯕ ꯑꯃꯒꯁꯨ ꯍꯥꯞꯆꯤꯟꯁꯤꯔꯥ ꯂꯐꯨꯗꯨ ꯀꯔꯤꯒ ꯂꯣꯟꯁꯤꯒꯦ ꯑꯗꯨꯗꯤ ꯈꯔ ꯍꯥꯎꯒꯗꯕ ꯍꯥꯎꯒꯗꯕ ꯌꯦꯡꯉꯒ ꯃꯪꯒꯟꯒ ꯑꯣꯏꯅ ꯂꯣꯜꯂꯁꯤꯔꯥ ꯎꯝ ꯑꯍꯟꯒꯤꯅ ꯑꯍꯟꯒꯤꯅ ꯑꯆꯝꯕ ꯀꯥꯡꯁꯣꯏ ꯑꯣꯏꯔꯁꯨ ꯑꯉꯥꯡꯁꯤꯡꯒꯤꯁꯨ ꯀꯩꯅꯣ ꯍꯥꯞꯆꯤꯟꯁꯤꯔꯥ ꯌꯦꯟꯒꯨꯝꯕ ꯈꯔ ꯍꯥꯞꯆꯤꯟꯁꯤꯔꯥ ꯂꯥꯏꯒꯤ ꯑꯣꯏꯒꯗ꯭ꯔꯥ ꯑꯉꯥꯡꯁꯤꯡꯅ ꯆꯥꯕꯨ ꯀꯩꯗꯧꯋꯤꯒꯦ ꯌꯦꯟ ꯑꯃ ꯃꯊꯦꯟ ꯑꯃ ꯍꯥꯞꯄꯁꯤꯀꯣ ꯌꯦꯟꯗꯨꯅ ꯑꯩ ꯂꯩꯔꯛꯑꯒꯦ ꯁꯣꯝꯗ ꯂꯥꯛꯄꯗ ꯂꯝꯕꯤꯗꯒꯤ ꯑꯗꯨꯝ ꯂꯩꯔꯒ ꯂꯥꯛꯑꯒꯦ ꯑꯗꯨꯒ ꯇꯤꯜꯍꯧ ꯆꯅꯝ ꯁꯦꯝ ꯁꯥꯔꯝꯃꯣꯀꯣ ꯑꯣ ꯑꯩ ꯑꯩ ꯑꯊꯨꯕ ꯃꯇꯝꯗ ꯌꯧꯁꯤꯜꯂꯛꯑꯒꯦ ꯑꯗꯣ ꯉꯁꯤꯒꯤꯗꯤ ꯊꯝꯃꯒꯦꯀꯣ ꯊꯝꯃꯦ ꯊꯝꯃꯦ